ꯑꯩꯍꯥꯛꯅ ꯀꯜꯄꯅꯥ ꯆꯧꯂꯥ ꯁꯨꯅꯤꯇꯥ ꯋꯤꯜꯂꯤꯌꯝꯁ ꯔꯥꯀꯦꯁ ꯁꯔꯃꯒꯤ ꯃꯇꯥꯡꯗ ꯋꯥ ꯉꯥꯡꯅꯤꯡꯉꯤ ꯃꯈꯣꯏꯅ ꯚꯥꯔꯠꯀꯤ ꯑꯦꯁꯇ꯭ꯔꯣꯅꯣꯃꯔꯁꯤꯡꯒꯤ ꯚꯥꯔꯠꯀꯤ ꯑꯣꯏꯕ ꯃꯤꯡꯆꯠ ꯄꯨꯔꯛꯈꯤꯕ ꯑꯦꯁꯇ꯭ꯔꯣꯅꯣꯃ꯭ꯔ ꯃꯛꯇꯅꯤ ꯃꯈꯣꯏꯅ ꯚꯥꯔꯠꯀꯤ ꯑꯆꯧꯕ ꯃꯤꯡꯆꯠ ꯄꯨꯔꯛꯈꯤ ꯑꯃꯗꯤ ꯃꯈꯣꯏ ꯂꯩꯔꯝꯕꯅ ꯃꯔꯝ ꯑꯣꯏꯔꯒ ꯚꯥꯔꯠꯄꯨ ꯃꯁꯛ ꯇꯥꯛꯄ ꯉꯝꯂꯤꯕꯅꯤ ꯃꯈꯣꯏꯒꯤꯗꯃꯛ ꯑꯩꯈꯣꯏꯅ ꯌꯥꯝꯅ ꯆꯥꯎꯊꯣꯛꯆꯅꯤꯡꯉꯥꯏ ꯑꯣꯏ